ꯑꯩꯈꯣꯏꯒꯤ ꯂꯧꯎ ꯁꯤꯡꯎꯕꯒꯤ ꯏꯟꯗꯁꯇ꯭ꯔꯤ ꯑꯦꯒ꯭ꯔꯤꯀꯜꯆꯔ ꯏꯟꯗꯁꯇ꯭ꯔꯤꯗꯗꯤ ꯑꯩꯈꯣꯏ ꯑꯔꯕꯥꯟ ꯑꯦꯔꯤꯌꯥꯗꯒꯤꯗꯤ ꯔꯨꯔꯦꯜ ꯑꯦꯔꯤꯌꯥꯅ ꯍꯦꯟꯅ ꯑꯩꯈꯣꯏ ꯃꯥꯏ ꯆꯪꯍꯟꯅꯤꯡꯉꯤ ꯍꯥꯏꯕꯒꯤ ꯃꯔꯝꯗꯤ ꯃꯐꯝꯁꯤꯗꯗꯤ ꯍꯦꯟꯅ ꯑꯩꯈꯣꯏꯒꯤ ꯏꯟꯗꯁꯇ꯭ꯔꯤꯌꯦꯜ ꯂꯦꯟ ꯂꯩꯕꯅꯤꯅ ꯃꯐꯝꯁꯤꯗ ꯍꯦꯟꯅ ꯑꯩꯈꯣꯏꯒꯤ ꯃꯥꯏ ꯑꯣꯟꯁꯤꯟꯍꯟꯅꯤꯡꯉꯦꯕ ꯃꯔꯝꯗꯤ ꯃꯁꯤꯗꯒꯤ ꯊꯣꯛꯂꯛꯄ ꯄꯣꯠꯊꯣꯛꯁꯤꯡꯁꯤꯅ ꯏꯁꯇꯦꯠ ꯄꯨꯝꯅꯃꯛ ꯃꯐꯝ ꯄꯨꯝꯅꯃꯛꯇꯣ ꯆꯂꯥꯏꯔꯛꯀꯗꯣꯏꯅꯤ ꯍꯧꯖꯤꯛꯇꯤ ꯇꯦꯛꯅꯣꯂꯣꯖꯤꯒꯤ ꯃꯇꯝꯅꯤ ꯑꯗꯨꯅ ꯂꯧꯎ ꯁꯤꯡꯎꯕ ꯑꯦꯒ꯭ꯔꯤꯀꯜꯆꯔ ꯑꯗꯒꯤꯗꯤ ꯐꯥꯔꯃꯤꯡ ꯇꯧꯕ ꯃꯇꯝꯗ ꯌꯥꯝꯅ ꯂꯥꯏꯔꯦ ꯑꯩꯈꯣꯏꯒꯤ ꯊꯥ ꯌꯥꯝ ꯆꯪꯅ ꯇꯧꯔꯝꯕ ꯑꯦꯒ꯭ꯔꯤꯀꯜꯆꯔꯗꯣ ꯃꯇꯝ ꯌꯥꯝ ꯇꯦꯟꯁꯤꯟꯅꯅ ꯇꯧꯕ ꯌꯥꯔꯦ ꯇꯦꯛꯅꯣꯂꯣꯖꯤꯒꯤ ꯃꯇꯦꯡꯅ ꯏꯁꯤꯡ ꯃꯛꯇ ꯋꯥꯠꯂꯁꯨ ꯋꯥꯇꯔ ꯄꯝ ꯁꯤꯖꯤꯟꯅꯔꯒ ꯆꯤꯡꯁꯤꯟꯕ ꯏꯔꯤꯒꯦꯁꯟ ꯁꯤꯁꯇꯦꯝꯗ ꯃꯈꯜ ꯃꯈꯜꯒꯤ ꯗꯦꯕ꯭ꯂꯞꯃꯦꯟ ꯂꯥꯛꯄ ꯑꯗꯒꯤꯗꯤ ꯑꯩꯈꯣꯏꯅ ꯑꯔꯕꯥꯟ ꯑꯦꯔꯤꯌꯥꯗ ꯂꯩꯔꯦ ꯍꯥꯏꯗꯨꯅꯁꯨ ꯍꯦꯛꯇ ꯂꯧꯎ ꯁꯤꯡꯎꯕꯁꯦ ꯔꯨꯔꯦꯜ ꯑꯦꯔꯤꯌꯥꯒꯤ ꯄꯣꯠꯅꯤ ꯎꯁꯤꯠꯇꯕꯁꯨ ꯌꯥꯗꯦ ꯃꯔꯝꯗꯤ ꯃꯁꯤꯁꯦ ꯌꯥꯝꯅ ꯆꯥꯎꯕ ꯐꯦꯛꯇꯔ ꯑꯃꯅꯤ ꯑꯩꯈꯣꯏꯒꯤ ꯃꯤꯑꯣꯏꯕꯒꯤ ꯍ꯭ꯌꯨꯃꯦꯟ ꯔꯦꯁꯁꯤꯅ ꯍꯤꯡꯅꯕ ꯍꯣꯠꯅꯕꯗ ꯑꯗꯨꯅ ꯑꯩꯈꯣꯏꯅ ꯂꯧꯎ ꯁꯤꯡꯎꯕꯁꯤ ꯌꯥꯝꯅ ꯃꯔꯨ ꯑꯣꯏꯕ ꯀꯩꯅꯣ ꯏꯁꯇꯦꯞꯁ ꯄꯤꯔꯒ ꯔꯨꯔꯦꯜ ꯑꯦꯔꯤꯌꯥꯗꯁꯨ ꯑꯩꯈꯣꯏꯒꯤ ꯏꯟꯕꯦꯖꯃꯦꯟꯁꯦ ꯌꯥꯝ ꯇꯧꯔꯒ ꯃꯔꯝꯗꯤ ꯃꯁꯤꯗꯤ ꯌꯥꯝꯅ ꯒꯨꯠ ꯏꯟꯕꯦꯖꯃꯦꯟꯅꯤ ꯍꯥꯏꯅ ꯈꯟꯖꯩ ꯗꯦꯕ꯭ꯂꯞꯃꯦꯟ ꯃꯈꯜ ꯃꯈꯜ ꯃꯆꯥ ꯃꯆꯥꯗꯒꯤ ꯍꯧꯔꯒ ꯑꯆꯧꯕ ꯐꯥꯎꯕꯗ ꯑꯩꯈꯣꯏꯅ ꯀꯟꯗꯤꯁꯟ ꯃꯌꯥꯝꯁꯦ ꯇꯥꯟꯅꯔꯒ ꯑꯩꯈꯣꯏ ꯑꯈꯪ ꯑꯍꯩꯁꯤꯡꯒꯤ ꯃꯇꯨꯡ ꯏꯟꯅ ꯏꯁꯀꯤꯝ ꯃꯌꯥꯝ ꯄꯥꯏꯈꯠꯂꯒ ꯑꯩꯈꯣꯏꯒꯤ ꯅꯧꯅ ꯍꯧꯒꯠꯂꯛꯏꯕ ꯖꯦꯅꯔꯦꯁꯟꯗꯁꯨ ꯀꯥꯟꯅꯅꯕ ꯑꯗꯒꯤꯗꯤ ꯑꯩꯈꯣꯏꯒꯤ ꯊꯕꯛ ꯐꯪꯗꯕ ꯀꯌꯥ ꯑꯃꯗꯁꯨ ꯊꯕꯛ ꯌꯥꯝ ꯀꯥꯍꯦꯟꯅ ꯐꯪꯍꯟꯅꯕ ꯑꯗꯒꯤꯗꯤ ꯑꯩꯈꯣꯏ ꯃꯥꯔꯀꯦꯠꯇꯁꯨ ꯄꯣꯠ ꯋꯥꯠꯇꯅꯕ ꯑꯣꯔꯒꯥꯅꯤꯛ ꯐꯥꯔꯃꯤꯡꯗꯁꯨ ꯃꯥꯏ ꯑꯣꯟꯁꯤꯟꯍꯟꯅꯤꯡꯉꯤ